ꯑꯣꯗꯔꯁꯤꯡꯁꯤ ꯊꯤꯜꯂꯛꯄꯤꯈ꯭ꯔꯦ ꯑꯗꯨ ꯆꯥꯕ ꯀꯥꯟꯗ ꯈꯔ ꯔꯤꯚ꯭ꯌꯨ ꯄꯤꯒꯦ ꯑꯩꯅ ꯂꯩꯌꯦ ꯑꯩꯒꯤ ꯗꯦꯖꯔꯠꯇꯨꯗ ꯆꯤꯅꯤ ꯈꯔ ꯋꯥꯠꯄꯒꯨꯝꯅ ꯇꯧꯋꯦ ꯑꯗꯨꯒ ꯑꯦꯟꯁꯥꯡꯗꯁꯨ ꯊꯨꯝ ꯋꯥꯠꯂꯦ ꯑꯃꯁꯨꯡ ꯆꯠꯅꯤꯒꯤ ꯃꯣꯔꯣꯛ ꯁꯥꯗꯦ ꯑꯗꯨꯝꯅ ꯃꯣꯏꯒꯤ ꯋꯦꯞꯁꯥꯏꯠꯇ ꯃꯤꯒꯤ ꯑꯣꯗꯔꯁꯤꯡꯁꯦ ꯃꯁꯥꯒꯤ ꯀꯁꯇꯃꯔ ꯄꯥꯝꯕ ꯆꯣꯏꯁ ꯈꯔ ꯁꯦꯝꯃꯣ ꯅꯠꯇ꯭ꯔꯗꯤ ꯃꯤ ꯌꯥꯝꯅ ꯄꯥꯝꯃꯣꯏꯀꯣ